ꯑꯩꯒꯤ ꯑꯣꯏꯅꯗꯤ ꯑꯩ ꯏꯁꯥꯅ ꯑꯗꯨꯝ ꯍꯣꯠꯅꯖꯩ ꯑꯩ ꯏꯁꯥꯅ ꯑꯩꯒꯤ ꯌꯦꯟ ꯉꯥꯅꯨ ꯂꯣꯏꯔꯤꯕꯗꯣ ꯑꯩ ꯏꯁꯥꯅ ꯑꯗꯨꯝ ꯁꯦꯟꯅꯖꯩ ꯃꯔꯛ ꯃꯔꯛꯇ ꯏꯃꯨꯡꯒꯤ ꯃꯤꯉꯩꯅꯁꯨ ꯑꯗꯨꯝ ꯃꯇꯦꯡ ꯄꯥꯡꯕꯤꯕ ꯌꯥꯎꯋꯦ ꯑꯗꯨꯒ ꯑꯩꯈꯣꯏꯗꯣ ꯌꯦꯟꯒꯤꯅ ꯌꯦꯟꯒꯤ ꯇꯣꯡꯉꯥꯟꯅ ꯊꯝꯃꯦ ꯉꯥꯅꯨꯒꯤꯅ ꯉꯥꯅꯨꯒꯤ ꯇꯣꯡꯉꯥꯟꯅ ꯊꯝꯃꯒ ꯇꯣꯡꯉꯥꯟ ꯇꯣꯡꯉꯥꯟꯅ ꯑꯗꯨꯝ ꯃꯆꯤꯟꯖꯥꯛ ꯊꯥꯛꯏ ꯌꯦꯟꯒꯤꯁꯨ ꯃꯣꯏꯒꯤ ꯃꯊꯤ ꯅꯨꯡꯊꯤ ꯐꯥꯏꯗꯣꯔꯛꯄ ꯀꯩꯗꯧꯕ ꯁꯤꯡꯗꯣ ꯆꯥꯏꯗꯅꯕ ꯃꯣꯠꯇꯅꯕ ꯑꯩꯅ ꯕꯣꯔꯥꯒꯨꯝꯕ ꯐꯖꯅ ꯃꯊꯛꯇ ꯊꯥꯔꯒ ꯌꯦꯟ ꯉꯩꯗꯣ ꯂꯩꯍꯟꯕꯅꯤ ꯑꯗꯨꯒ ꯑꯃꯨꯛ ꯕꯣꯔꯥꯗꯣ ꯁꯤꯟꯗꯣꯛ ꯁꯤꯟꯖꯤꯟ ꯇꯧꯔꯒ ꯁꯤꯟꯗꯣꯛ ꯁꯤꯟꯖꯤꯟ ꯇꯧꯕ ꯍꯥꯏꯗꯤ ꯃꯅꯝꯒꯨꯝꯕ ꯀꯩꯒꯨꯝꯕ ꯅꯝꯊꯤꯕꯒꯨꯝꯕꯗꯣ ꯁꯨꯝ ꯌꯨꯝꯂꯛꯇ ꯑꯣꯏꯕꯅꯤꯅ ꯌꯨꯝꯊꯪꯅꯕ ꯃꯤꯅ ꯀꯩꯅ ꯃꯅꯝ ꯅꯝꯊꯤ ꯈꯣꯠꯂꯦ ꯍꯥꯏꯗꯅꯤꯡꯉꯥꯏꯒꯤꯁꯨ ꯌꯥꯝ ꯀꯟꯅ ꯁꯦꯟꯗꯣꯛ ꯈꯣꯠꯇꯣꯛꯑꯒꯅꯦ ꯉꯥꯅꯨꯒꯤ ꯂꯩꯕꯗꯨꯁꯨ ꯉꯥꯅꯨꯗꯤ ꯆꯣꯠ ꯆꯣꯠ ꯂꯥꯎꯕ ꯒꯨꯝꯕ ꯏꯁꯤꯡꯒꯨꯝꯕ ꯀꯩꯒꯨꯝꯕ ꯌꯥꯝ ꯄꯥꯝꯕꯅꯤꯅ ꯑꯗꯨ ꯑꯩꯅ ꯆꯣꯠ ꯆꯣꯠ ꯂꯥꯎꯗꯅꯕ ꯃꯣꯏꯒꯤ ꯃꯐꯝꯗꯣ ꯀꯪꯅ ꯂꯩꯅꯕ ꯐꯖꯅ ꯑꯗꯨꯝ ꯋꯥꯏ ꯅꯨꯡ ꯍꯥꯞꯇꯅ ꯑꯗꯒꯤ ꯃꯣꯏꯒꯤ ꯃꯐꯝꯗꯣ ꯁꯦꯡꯗꯣꯛ ꯁꯤꯠꯇꯣꯛ ꯁꯦꯡꯗꯣꯛꯇꯅ ꯃꯔꯛ ꯃꯔꯛꯇ ꯑꯗꯨꯝ ꯇꯧꯔꯒ ꯑꯗꯨꯝ ꯂꯨꯅ ꯂꯩꯅꯉꯥꯏ ꯑꯗꯨꯝ ꯍꯣꯠꯅꯩ